ꯑꯩꯍꯥꯛꯅ ꯑꯐꯕ ꯃꯈꯜꯒꯤ ꯁꯥ ꯁꯤꯡ ꯈꯟꯗꯣꯛꯄꯗ ꯄꯤꯖꯔꯤꯕ ꯃꯆꯤꯟꯖꯥꯛ ꯑꯗꯨꯒꯤ ꯃꯇꯨꯡ ꯏꯟꯅ ꯋꯦꯠ ꯑꯣꯜꯂꯒ ꯑꯗꯨꯒꯤ ꯃꯇꯨꯡ ꯏꯟꯅ ꯈꯟꯗꯣꯛꯆꯩ ꯑꯐꯕ ꯃꯈꯟꯒꯤ ꯄꯧꯇꯥꯛꯁꯤꯡꯗꯤ ꯑꯈꯪꯕ ꯃꯇꯝ ꯃꯇꯝꯒꯤ ꯑꯣꯏꯕ ꯑꯦꯛꯁꯄꯥꯔꯠꯁꯤꯡꯗꯒꯤ ꯑꯣꯏꯅ ꯂꯧꯖꯩ